ꯚꯥꯔꯠꯇ ꯃꯔꯨ ꯑꯣꯏꯅ ꯃꯅꯤꯄꯨꯔꯗ ꯂꯩꯔꯤꯕ ꯁꯔꯀꯥꯔꯒꯤ ꯏꯁꯀꯨꯜꯁꯤꯡꯁꯤ ꯑꯁꯨꯛꯀꯤ ꯃꯇꯤꯛ ꯁꯣꯠꯊꯔꯦ ꯃꯔꯝꯗꯤ ꯃꯅꯤꯄꯨꯔ ꯁꯔꯀꯥꯔꯅ ꯐꯖꯅ ꯌꯦꯡꯁꯤꯟꯕ ꯉꯝꯗꯕ ꯂꯩꯔꯤꯕ ꯏꯁꯀꯨꯜꯁꯤꯡ ꯑꯗꯨꯕꯨ ꯏꯟꯐ꯭ꯔꯥꯁ꯭ꯇꯔꯛꯆꯔ ꯃꯇꯤꯛ ꯆꯥꯅ ꯂꯩꯇꯕ ꯑꯣꯖꯥꯁꯤꯡ ꯑꯗꯨꯅ ꯅꯣꯡꯃꯒꯤ ꯃꯥꯅ ꯇꯧꯐꯝ ꯊꯣꯛꯄ ꯑꯣꯖꯥ ꯑꯣꯏꯕꯒꯤ ꯃꯥꯒꯤ ꯗꯤꯌꯨꯇꯤ ꯇꯧꯗꯕ ꯏꯁꯀꯨꯟ ꯐꯒꯠꯍꯟꯁꯤ ꯍꯥꯏꯕ ꯃꯤꯁꯟ ꯑꯁꯤ ꯌꯥꯝꯅ ꯑꯐꯕ ꯈꯣꯡꯊꯥꯡ ꯑꯃ ꯑꯣꯏꯔꯕꯁꯨ ꯃꯁꯤꯅ ꯏꯁꯀꯨꯜꯁꯤꯡ ꯑꯁꯤꯗ ꯁꯔꯀꯥꯔꯅ ꯐ꯭ꯔꯤꯗ ꯂꯥꯏꯔꯤꯛ ꯂꯥꯏꯁꯨ ꯇꯝꯕꯒꯤ ꯆꯥꯅ ꯊꯛꯅꯕꯒꯤ ꯀꯌꯥ ꯑꯃ ꯄꯤꯔꯕꯁꯨ ꯁꯔꯀꯥꯔꯒꯤ ꯏꯁꯀꯨꯜꯁꯤꯡ ꯑꯁꯤꯗꯤ ꯅꯣꯡꯃ ꯅꯣꯡꯃꯒꯤ ꯁꯤꯗꯔꯛꯏ ꯃꯔꯝꯗꯤ ꯃꯁꯤꯗ ꯂꯩꯔꯤꯕ ꯇꯝꯕꯤꯔꯤꯕ ꯑꯣꯖꯥꯁꯤꯡ ꯑꯗꯨꯅ ꯃꯥꯅ ꯃꯥꯅ ꯇꯝꯃꯤꯕ ꯃꯥꯒꯤ ꯃꯥꯒꯤ ꯃꯆꯥꯁꯤꯡ ꯑꯗꯨꯗꯤ ꯃꯥꯅ ꯇꯝꯃꯤꯕ ꯏꯁꯀꯨꯜ ꯑꯗꯨꯗ ꯄꯨꯔꯒ ꯇꯝꯕꯤꯗꯦ ꯑꯗꯨꯅꯗꯤ ꯃꯍꯥꯛꯇꯤ ꯇꯣꯂꯣꯞ ꯆꯥꯔꯒ ꯇꯣꯂꯣꯞ ꯆꯥꯎꯅ ꯆꯥꯔꯒ ꯃꯍꯥꯛꯀꯤ ꯎꯃꯨꯡꯗꯨ ꯅꯨꯡꯉꯥꯏꯅꯕ ꯍꯣꯠꯅꯔꯦ ꯑꯗꯨꯒ ꯆꯤꯡꯒꯤ ꯂꯝꯗ ꯂꯩꯔꯤꯕ ꯏꯁꯀꯨꯜꯁꯤꯡ ꯑꯁꯤꯗ ꯆꯠꯂꯨꯕ ꯃꯇꯝꯗꯅ ꯁꯥꯇ꯭ꯔꯅ ꯃꯌꯥꯝ ꯑꯃ ꯂꯩꯔꯒ ꯑꯣꯖꯥꯅ ꯃꯁꯤꯡ ꯋꯥꯠꯄ ꯑꯗꯨꯗꯒꯤ ꯕꯤꯜꯗꯤꯡ ꯐꯖꯅ ꯂꯩꯇꯕ ꯑꯁꯤꯒꯨꯝꯕ ꯃꯌꯥꯝ ꯑꯁꯤꯅ ꯑꯩꯈꯣꯏꯒꯤ ꯁꯔꯀꯥꯔꯒꯤ ꯏꯁꯀꯨꯜ ꯑꯁꯤ ꯑꯁꯨꯝ ꯁꯤꯗꯔꯛꯄꯅꯤ ꯑꯗꯨꯗꯒꯤ ꯄ꯭ꯔꯥꯏꯕꯦꯠꯀꯤ ꯏꯁꯀꯨꯟꯜꯗꯗꯤ ꯃꯔꯨ ꯑꯣꯏꯅ ꯑꯣꯖꯥ ꯈꯔ ꯂꯩꯕꯗꯨꯅ ꯇꯣꯂꯣꯞꯁꯨ ꯄꯤꯛꯄ ꯑꯣꯖꯥꯁꯨ ꯃꯁꯤꯡ ꯌꯥꯝꯗꯕ ꯑꯗꯨꯅ ꯃꯣꯏꯅ ꯀꯟꯅ ꯍꯣꯠꯅꯗꯨꯅ ꯑꯐ ꯑꯐꯕ ꯁꯥꯇ꯭ꯔ ꯄꯨꯊꯣꯛꯇꯨꯅ ꯃꯅꯤꯄꯨꯔꯒꯤ ꯂꯥꯏꯔꯤꯛ ꯇꯝꯕ ꯃꯇꯝꯗ ꯃꯣꯏꯅ ꯈ꯭ꯋꯥꯏꯗꯒꯤ ꯇꯣꯞ ꯇꯥꯔꯒ ꯂꯥꯛꯏꯕ ꯑꯁꯤ ꯑꯁꯤꯅꯅꯤ